ꯚꯣꯠ ꯂꯦꯞꯄ ꯃꯇꯝꯗꯁꯨ ꯚꯣꯠꯀ ꯂꯦꯞꯄꯤꯕ ꯃꯤꯁꯤꯡꯗꯨꯅ ꯄ꯭ꯔꯖꯥꯁꯤꯡꯗ ꯄꯩꯁꯥ ꯑꯁꯤ ꯌꯦꯟꯊꯣꯛꯑꯒ ꯄꯩꯁꯥ ꯃꯌꯥꯝ ꯃꯌꯥꯝ ꯆꯪꯍꯜꯂꯦ ꯑꯗꯨꯒ ꯚꯣꯠ ꯀꯥꯔꯕ ꯃꯇꯨꯡꯗ ꯃꯈꯣꯏꯅ ꯄꯩꯁꯥꯁꯤꯡꯗꯨ ꯆꯪꯈꯤꯕ ꯄꯩꯁꯥꯁꯤꯡꯗꯨ ꯍꯦꯟꯅ ꯍꯦꯟꯅ ꯐꯨꯀꯠꯅꯉꯥꯏ ꯍꯣꯠꯅꯕꯗ ꯄ꯭ꯔꯖꯥꯗꯒꯤ ꯑꯃꯨꯛꯀ ꯄꯩꯁꯥꯁꯤ ꯂꯧꯔꯒ ꯊꯕꯛ ꯍꯥꯞꯄꯤꯅꯦꯅ ꯍꯥꯞꯇꯕꯁꯨ ꯃꯌꯥꯝ ꯌꯥꯎꯋꯤ ꯍꯥꯄꯛꯇꯕꯁꯨ ꯃꯌꯥꯝ ꯌꯥꯎꯋꯤ ꯑꯗꯩꯗꯤ ꯀꯔꯞꯁꯟꯁꯤ ꯐꯨꯜꯂꯤ ꯇꯧꯔꯕꯅꯤꯅ ꯑꯉꯥꯡꯁꯤꯡꯗ ꯂꯥꯏꯔꯤꯛ ꯄꯥꯕꯒꯤ ꯏꯟꯇꯔꯦꯁꯁꯨ ꯂꯩꯇ꯭ꯔꯦ ꯑꯉꯥꯡꯁꯤꯡ ꯅꯣꯡꯃ ꯅꯣꯡꯃꯥꯒꯤ ꯃꯥꯡꯊꯔꯛꯄꯒꯤ ꯃꯆꯥꯛ ꯑꯃ ꯑꯣꯏꯍꯜꯂꯦ ꯃꯅꯤꯄꯨꯔꯗ ꯑꯉꯥꯡꯁꯤꯡꯅ ꯂꯥꯏꯔꯤꯛ ꯐꯅꯥ ꯍꯩꯔꯒꯁꯨ ꯐꯅꯥ ꯕ꯭ꯔꯤꯂꯦꯟ ꯁ꯭ꯇꯨꯗꯦꯟ ꯂꯩꯔꯒꯁꯨ ꯊꯕꯛ ꯐꯪꯕꯗꯤ ꯄꯩꯁꯥ ꯌꯥꯎꯗ꯭ꯔꯗꯤ ꯐꯪꯗꯦ ꯍꯧꯖꯤꯛꯇꯤ ꯄ꯭ꯔꯣꯐꯦꯁꯥꯔ ꯑꯦꯁꯤꯁꯇꯦꯟ ꯄ꯭ꯔꯣꯐꯦꯁꯥꯔ ꯑꯃ ꯀꯧꯋꯦꯅ ꯆꯡꯉꯨꯕ ꯃꯇꯝꯗ ꯂꯨꯄꯥ ꯂꯥꯛ ꯅꯤꯐꯨꯗꯩꯅ ꯌꯥꯡꯈꯩ ꯐꯥꯎ ꯍꯥꯏꯔꯛꯏ ꯗꯤꯄꯥꯔꯠꯃꯦꯟ ꯈꯨꯗꯤꯡꯒꯤ ꯑꯗꯨꯅ ꯄꯩꯁꯥ ꯂꯥꯏꯔꯕ ꯄꯩꯁꯥ ꯂꯩꯖꯗꯕ ꯂꯥꯏꯔꯤꯛꯇꯤ ꯍꯩꯔꯒ ꯀ꯭ꯋꯥꯂꯤꯐꯥꯏ ꯑꯣꯏꯔꯕ ꯃꯍꯩꯔꯣꯏꯁꯤꯡꯗꯨꯗꯤ ꯄꯩꯁꯥ ꯂꯩꯇꯕꯅ ꯍꯥꯏ ꯁ꯭ꯀꯨꯜꯒꯤ ꯄ꯭ꯔꯥꯏꯕꯦꯠ ꯁ꯭ꯀꯨꯜꯒꯤ ꯑꯣꯖꯥ ꯑꯣꯏꯕ ꯑꯗꯒꯤ ꯂꯤꯁꯤꯡ ꯃꯉꯥ ꯇꯔꯨꯛ ꯐꯪꯉꯛꯄꯗꯨꯅ ꯃꯦꯟꯇꯦꯟ ꯇꯧꯕ ꯂꯥꯏꯔꯤꯛꯇꯤ ꯋꯥꯅ ꯄꯥꯔꯨꯔꯒ ꯇꯝꯃꯨꯔꯒ ꯃꯁꯥꯗ ꯗꯥꯎꯟ ꯆꯠꯄ ꯃꯌꯥꯝ ꯑꯣꯏꯍꯜꯂꯤ ꯃꯅꯤꯄꯨꯔꯒꯤ ꯑꯉꯝ ꯑꯊꯧꯁꯤꯡꯁꯤ ꯈꯔ ꯁꯦꯝꯗꯣꯛꯄ ꯗꯔꯀꯥꯔ ꯗꯔꯀꯥꯔ ꯑꯣꯏ ꯍꯧꯖꯤꯛ ꯃꯇꯝꯗ ꯃꯈꯣꯏꯅ ꯄꯋꯥꯔ ꯄꯥꯏꯔꯕꯅꯤ ꯍꯥꯏꯗꯨꯅ ꯇꯧꯅꯤꯡ ꯇꯧꯅꯤꯡꯕꯇ ꯇꯧꯕ ꯊꯕꯛ ꯂꯧꯅꯤꯡꯕ ꯃꯇꯝꯗ ꯂꯧꯕ ꯍꯥꯏꯗꯣꯛꯅꯤꯡꯕ ꯃꯇꯝꯗ ꯍꯥꯏꯗꯣꯛꯄ ꯊꯕꯛ ꯀꯧꯔꯒ ꯀꯨꯏꯅ ꯀꯨꯏꯅ ꯀꯨꯏꯅ ꯄꯩꯁꯥ ꯈꯣꯝꯖꯤꯜꯂꯒ ꯂꯩꯈ꯭ꯔꯒꯁꯨ ꯍꯩꯗꯣꯛꯇꯕ ꯁꯤꯅ ꯑꯉꯥꯡꯁꯤꯡꯗ ꯗꯤꯄ꯭ꯔꯦꯁꯟ ꯅꯥꯍꯟꯕ ꯑꯦꯟꯖꯥꯏꯇꯤ ꯂꯩꯍꯟꯕ ꯃꯣꯏꯒꯤ ꯂꯧ ꯌꯣꯟꯊꯣꯛꯑꯒ ꯄꯩꯁꯥ ꯄꯤꯈ꯭ꯔꯅꯤ ꯑꯗꯨꯗꯩ ꯂꯧꯗꯨꯁꯨ ꯃꯥꯡꯕ ꯊꯕꯛꯁꯨ ꯐꯪꯗꯕ ꯑꯁꯤꯗꯒꯤ ꯃꯁꯥꯗ ꯅꯤꯁꯥ ꯆꯥꯔꯛꯄ ꯌꯨꯗ ꯇꯥꯏꯅꯔꯛꯄ ꯅꯝꯕꯔ ꯐꯣꯔ ꯆꯥꯔꯛꯄꯁꯤꯅ ꯃꯥꯡꯍꯟꯅꯤꯡꯉꯥꯏ ꯃꯆꯥꯛ ꯑꯃ ꯑꯣꯏꯍꯜꯂꯦ ꯍꯧꯖꯤꯛ ꯃꯇꯝꯗ ꯂꯥꯏꯔꯤꯛ ꯐꯅꯥ ꯍꯩꯔꯒꯁꯨ ꯊꯕꯛ ꯐꯪꯗꯕꯤ ꯄ꯭ꯔꯥꯏꯕꯦꯠ ꯖꯣꯕ ꯃꯌꯥꯝ ꯑꯃ ꯇꯧꯅꯕ ꯌꯥꯎꯔꯦ ꯍꯧꯖꯤꯛꯇꯤ ꯑꯥꯎꯠꯁꯥꯏꯗꯇ ꯆꯠꯂꯒ ꯈꯣꯠꯂꯒ ꯃꯅꯤꯄꯨꯔꯗ ꯊꯕꯛ ꯐꯪꯗꯗꯅ ꯃꯨꯝꯕꯥꯏꯗ ꯗꯤꯜꯂꯤꯗ ꯃꯌꯥꯝ ꯑꯃ ꯂꯤꯁꯤꯡ ꯀꯨꯟ ꯀꯨꯟꯊ꯭ꯔꯥ ꯐꯪꯉꯒ ꯇꯣꯂꯣꯞ ꯆꯥꯔꯒ ꯃꯌꯨꯝꯒꯤ ꯃꯌꯨꯝꯗ ꯊꯥꯗꯣꯔꯛꯇꯨꯅ ꯏꯃꯨꯡ ꯃꯅꯨꯡ ꯄꯨꯅꯕ ꯃꯌꯥꯝ ꯑꯃ ꯌꯥꯎꯔꯦ ꯑꯗꯨꯅ ꯑꯉꯥꯡꯁꯤꯡꯗ ꯅꯤꯁꯥ ꯆꯥꯕꯒꯤ ꯊꯕꯛꯁꯨ ꯍꯦꯟꯅ ꯍꯦꯟꯒꯠꯍꯜꯂꯦ ꯑꯗꯩꯗꯤ ꯄꯩꯁꯥꯗꯨ ꯇꯥꯟꯗꯕ ꯌꯥꯗꯦ ꯍꯥꯏꯗꯅ ꯑꯥꯏꯟꯅ ꯌꯥꯗꯕ ꯗ꯭ꯔꯛ ꯀꯔꯕꯥꯔ ꯇꯧꯕ ꯀꯔꯤ ꯗ꯭ꯔꯛ ꯀꯔꯕꯥꯔ ꯇꯧꯕ ꯄꯣꯄꯤ ꯊꯥꯕ ꯈꯣꯠꯄ ꯃꯌꯥꯝ ꯑꯃ ꯊꯦꯡꯅꯍꯜꯂꯦ ꯁꯤꯗꯒꯤ ꯑꯉꯥꯡꯁꯤꯡꯗꯨꯅ ꯄꯩꯁꯥꯒꯤ ꯄꯩꯁꯥꯒꯤ ꯐꯪꯅꯉꯥꯏꯗꯃꯛꯇ ꯁꯃꯥꯖ ꯑꯃ ꯃꯥꯡꯍꯜꯂꯦ ꯁꯃꯥꯖꯇ ꯅꯠꯇꯦ ꯀꯟꯇ꯭ꯔꯤ ꯂꯩꯔꯤꯕ ꯀꯟꯇ꯭ꯔꯤ ꯏꯟꯇꯔꯅꯦꯁꯅꯦꯜꯒꯤ ꯂꯦꯕꯦꯜꯗ ꯃꯤꯁꯤꯡꯕꯨ ꯃꯥꯡꯍꯜꯂꯦ ꯃꯁꯤ ꯌꯥꯝ ꯐꯠꯇꯕ ꯊꯕꯛꯅꯤ ꯒꯣꯕꯔꯃꯦꯟꯁꯤꯡꯗ ꯑꯣꯊꯣꯔꯤꯇꯤ ꯂꯩꯔꯤꯕ ꯑꯉꯝ ꯑꯊꯧꯁꯤꯡꯁꯤ ꯁꯦꯝꯗꯣꯛꯅꯕꯒꯤ ꯁꯦꯝꯗꯣꯛꯅꯕꯒꯤ ꯇꯥꯟꯖꯥ ꯑꯗꯨ ꯂꯧꯕꯤꯌꯨ ꯁꯦꯝꯗꯣꯛꯑꯒꯗꯤ ꯑꯉꯥꯡ ꯑꯃ ꯐꯒꯠꯍꯟꯕ ꯍꯥꯏꯕꯁꯤ ꯑꯉꯝ ꯑꯊꯧꯁꯤꯡꯒꯤ ꯃꯈꯥ ꯄꯣꯜꯂꯤ ꯃꯃꯥ ꯃꯄꯥꯒꯤ ꯃꯈꯥ ꯄꯣꯜꯂꯤ ꯁꯃꯥꯖ ꯑꯃ ꯁꯦꯝꯒꯠꯄ ꯀꯥꯟꯗ ꯃꯈꯣꯏꯒꯤ ꯊꯧꯗꯥꯡ ꯌꯥꯝꯅ ꯆꯥꯎꯋꯤ

ꯀꯦꯟꯗꯤꯗꯦꯠꯁꯤꯡꯗꯨ ꯊꯥꯒꯠꯂꯒꯗꯤ ꯃꯈꯣꯏ ꯐꯅ ꯑꯁꯦꯡ ꯑꯁꯦꯡꯕ ꯇꯧꯕ ꯄꯨꯛꯆꯦꯟ ꯁꯦꯡꯕ ꯗꯔꯀꯥꯔ ꯑꯣꯏ ꯀꯠꯊꯣꯛꯄ ꯗꯔꯀꯥꯔ ꯑꯣꯏ ꯑꯉꯝ ꯑꯊꯧ ꯑꯣꯏꯔꯗꯤ ꯄ꯭ꯔꯖꯥꯒꯤ ꯃꯍꯨꯠ ꯁꯤꯜꯂꯕꯅꯤꯅ ꯀꯠꯊꯣꯛꯄ ꯗꯔꯀꯥꯔ ꯑꯣꯏ ꯃꯁꯤ ꯍꯥꯏꯔꯒ ꯂꯣꯏꯁꯤꯟꯖꯔꯒꯦ